ꯑꯩꯅ ꯇꯣꯏꯅ ꯆꯠꯊꯣꯛ ꯆꯠꯁꯤꯟ ꯇꯧꯕꯒꯤ ꯃꯔꯝ ꯈꯔ ꯍꯥꯏꯔꯕꯗ ꯄꯣꯠ ꯂꯩꯕ ꯆꯠꯄ ꯑꯅꯥꯕ ꯌꯦꯡꯕ ꯆꯠꯄ ꯑꯗꯨꯒ ꯃꯤ ꯎꯟꯅꯕ ꯆꯠꯄ ꯑꯗꯨꯒ ꯃꯤ ꯊꯤꯟꯗꯣꯛ ꯊꯤꯟꯖꯤꯟ ꯆꯠꯄ ꯑꯗꯨꯁꯤꯡꯗꯨꯅꯤ ꯍꯥꯏꯕꯗꯤ ꯆꯠꯊꯣꯛ ꯆꯠꯁꯤꯟ ꯍꯥꯏꯕꯁꯦ ꯍꯣꯏ ꯍꯧꯖꯤꯛꯇꯤ ꯑꯩꯈꯣꯏꯗꯤ ꯊꯕꯛꯁꯨ ꯇꯧꯗ꯭ꯔꯤꯕꯅꯤꯅ ꯅꯨꯡꯇꯤꯒꯤ ꯆꯠꯅꯤꯡꯉꯥꯏꯁꯨ ꯂꯩꯇꯦ ꯅꯨꯡꯇꯤꯒꯤ ꯆꯠꯅꯤꯡꯉꯥꯏꯁꯨ ꯂꯩꯇꯦ ꯍꯥꯏꯕꯗꯤ ꯃꯤ ꯊꯕꯛ ꯇꯧꯕꯁꯤꯡꯗꯤ ꯅꯨꯡꯇꯤꯒꯤ ꯆꯠꯇꯕ ꯌꯥꯔꯣꯏ ꯍꯥꯏꯕꯗꯤ ꯃꯣꯏꯒꯤ ꯑꯣꯐꯤꯁꯇ ꯑꯣꯏꯔꯣ ꯅꯠꯇ꯭ꯔꯁꯨ ꯑꯣꯖꯥ ꯑꯣꯏꯕ ꯑꯣꯏꯔꯣ ꯑꯗꯨ ꯃꯣꯏꯗꯤ ꯅꯨꯡꯇꯤꯒꯤ ꯆꯠꯄ ꯇꯥꯕꯅꯤ ꯑꯗꯣ ꯍꯧꯖꯤꯛꯀꯤ ꯑꯣꯏꯅꯗꯤ ꯑꯩꯈꯣꯏꯗꯤ ꯅꯨꯡꯇꯤꯒꯤ ꯆꯠꯅꯤꯡꯉꯥꯏ ꯊꯕꯛꯁꯨ ꯂꯩꯕꯗꯤ ꯂꯩꯇꯦ ꯑꯗꯨꯒ ꯅꯨꯡꯇꯤꯒꯤ ꯆꯠꯄ ꯍꯥꯏꯕꯁꯤꯁꯨ ꯌꯥꯝ ꯋꯥꯕ ꯊꯕꯛꯅꯤ ꯅꯠꯇ꯭ꯔꯁꯨ ꯌꯥꯝꯅ ꯁꯥꯡꯅ ꯂꯝꯕꯤꯁꯦ ꯌꯥꯝꯅ ꯁꯥꯡꯅ ꯆꯠꯂꯗꯤ ꯑꯩꯈꯣꯏ ꯖꯔꯅꯤ ꯇꯧꯕꯁꯦ ꯇ꯭ꯔꯦꯕꯦꯜ ꯇꯧꯕꯁꯦ ꯌꯥꯝꯅ ꯁꯥꯡꯃꯜꯂꯁꯨ ꯑꯩꯈꯣꯏꯒꯤ ꯃꯁꯥꯗ ꯌꯥꯝꯅ ꯆꯣꯛꯊꯕ ꯑꯋꯥꯕ ꯑꯣꯅꯤꯡꯕ ꯀꯣꯛ ꯉꯥꯎꯕ ꯍꯥꯏꯕꯁꯤ ꯁꯣꯏꯗꯅ ꯂꯩꯔꯛꯄ ꯇꯥꯕꯅꯤ ꯂꯩꯇꯕ ꯃꯤ ꯑꯃ ꯑꯅꯤꯁꯨ ꯂꯩ ꯍꯣꯏ ꯑꯗꯨꯕꯨꯗꯤ ꯑꯗꯨꯕꯨ ꯃꯤ ꯑꯌꯥꯝꯕ ꯑꯌꯥꯝꯕ ꯑꯣꯏꯅ ꯑꯗꯨꯒꯨꯝꯕꯁꯤ ꯂꯩꯔꯛꯄ ꯇꯥꯕꯅꯤ ꯑꯗꯨꯒ ꯀꯨꯏꯅ ꯇ꯭ꯔꯦꯕꯦꯜ ꯇꯧꯔꯨꯔꯗꯤ ꯑꯩꯈꯣꯏꯒꯤ ꯃꯁꯥꯗꯁꯨ ꯌꯥꯝꯅ ꯋꯥꯕꯅꯤ ꯑꯗꯨꯕꯨ ꯑꯩ ꯑꯩꯒꯤ ꯑꯣꯏꯅꯗꯤ ꯑꯅꯛꯄꯗ ꯆꯠꯄꯅ ꯑꯌꯥꯝꯕꯅꯤ ꯑꯗꯨꯅ ꯑꯩꯒꯤ ꯑꯣꯏꯅꯗꯤ ꯑꯋꯥꯕꯁꯦ ꯂꯩꯇꯦ ꯑꯗꯨꯒ ꯇ꯭ꯔꯦꯕꯦꯜ ꯌꯥꯝꯅ ꯁꯥꯡꯅ ꯆꯠꯂꯁꯨ ꯋꯥꯗꯕ ꯂꯩ ꯍꯥꯏꯕꯗꯤ ꯃꯁꯥꯗ ꯄ꯭ꯔꯣꯕ꯭ꯂꯦꯝ ꯂꯩꯇꯕ ꯑꯅꯥ ꯑꯌꯦꯛ ꯂꯩꯇꯕ ꯑꯗꯨꯒ ꯌꯥꯝꯅ ꯏꯅꯔꯖꯤ ꯐꯨꯜ ꯐꯨꯜ ꯏꯅꯔꯖꯤ ꯑꯣꯏꯕ ꯑꯗꯨꯒ ꯌꯥꯝꯅ ꯃꯥꯅ ꯆꯠꯀꯗꯧꯔꯤꯕ ꯖꯔꯅꯤꯗꯣ ꯌꯥꯝꯅ ꯂꯝꯕꯤꯁꯨ ꯏꯁꯃꯨꯠ ꯑꯣꯏꯕ ꯑꯗꯨꯒ ꯃꯥꯒꯤ ꯕ꯭ꯌꯨꯁꯤꯡꯁꯨ ꯌꯥꯝꯅ ꯐꯖꯔꯕ ꯑꯗꯨ ꯑꯣꯏꯔꯗꯤ ꯃꯥꯒꯤ ꯃꯁꯥꯗ ꯌꯥꯝꯅ ꯁꯥꯡꯅ ꯆꯠꯂꯁꯨ ꯃꯥꯒꯤ ꯇ꯭ꯔꯦꯕꯦꯜꯗ ꯌꯥꯝꯅ ꯌꯥꯝꯅ ꯏꯁꯃꯨꯠ ꯑꯣꯏꯅ ꯌꯥꯝꯅ ꯅꯨꯡꯉꯥꯏꯅ ꯆꯠꯄꯁꯨ ꯐꯪꯕ ꯌꯥꯏ ꯑꯗꯨꯕꯨ ꯌꯥꯝꯅ ꯋꯥꯅ ꯆꯠꯄ ꯌꯥꯝꯅ ꯃꯁꯥꯗꯁꯨ ꯆꯥꯛ ꯆꯥꯗꯅ ꯇ꯭ꯔꯦꯕꯦꯜ ꯇꯧꯕꯒꯨꯝꯕ ꯑꯗꯨꯒ ꯃꯁꯥꯗꯁꯨ ꯌꯥꯝꯅ ꯌꯥꯝꯅ ꯋꯥꯅ ꯑꯅꯥꯕ ꯑꯌꯦꯛꯄ ꯂꯩꯕ ꯄꯨꯛ ꯅꯥꯕꯒꯨꯝꯕ ꯀꯣꯛ ꯆꯤꯛꯄꯒꯨꯝꯕ ꯑꯗꯨꯒ ꯑꯗꯨꯃꯥꯏꯅ ꯇ꯭ꯔꯦꯕꯦꯜ ꯇꯧꯔꯗꯤ ꯃꯥꯁꯦ ꯌꯥꯝꯅ ꯋꯥꯅ ꯌꯥꯝꯅ ꯅꯨꯡꯉꯥꯏꯇꯕꯤ ꯌꯨꯝ ꯌꯧꯔꯁꯨ ꯌꯥꯝꯅ ꯌꯥꯝꯅ ꯋꯥꯕ ꯒꯥꯔꯤ ꯇꯣꯡꯕꯒꯨꯝꯅ ꯀꯣꯛ ꯉꯥꯎꯔꯒ ꯂꯩꯕꯒꯨꯝꯕꯁꯨ ꯑꯩꯈꯣꯏꯅ ꯊꯦꯡꯅꯩ ꯑꯗꯨꯒ ꯇ꯭ꯔꯦꯕꯦꯜ ꯇꯧꯕꯁꯦ ꯌꯥꯝꯅ ꯅꯨꯡꯉꯥꯏꯕ ꯊꯕꯛ ꯑꯃꯁꯨ ꯑꯣꯏ ꯑꯩꯒꯤ ꯑꯣꯏꯅꯗꯤ ꯑꯩꯁꯦ ꯌꯥꯝ ꯇ꯭ꯔꯦꯕꯦꯜꯁꯨ ꯄꯥꯝꯃꯦ ꯑꯗꯨꯒ ꯑꯩꯒꯤ ꯑꯣꯏꯅꯗꯤ ꯍꯧꯖꯤꯛ ꯍꯧꯖꯤꯛꯇꯤ ꯀꯣꯛ ꯉꯥꯎꯕ ꯑꯣꯅꯤꯡꯕ ꯑꯗꯨꯒꯨꯝꯕꯗꯣ ꯄꯥꯛꯁꯨ ꯂꯩꯇꯦ ꯌꯥꯝꯅ ꯊꯥꯞꯅ ꯆꯠꯇꯕꯒꯤ ꯃꯔꯝ ꯑꯣꯏꯔꯒ ꯑꯗꯨꯒꯨꯝꯕꯁꯨ ꯄꯥꯡ ꯂꯩꯔꯛꯇ꯭ꯔꯤ ꯑꯩꯉꯣꯟꯗ ꯑꯗꯨꯒ ꯇ꯭ꯔꯦꯕꯦꯜ ꯇꯧꯕꯁꯦ ꯑꯩꯅ ꯇꯣꯏꯅ ꯈ꯭ꯋꯥꯏꯗꯒꯤ ꯇꯣꯏꯅ ꯇꯧꯍꯧꯕ ꯍꯥꯏꯔꯒꯗꯤ ꯕꯖꯥꯔ ꯊꯣꯛꯄꯒꯨꯝꯕ ꯑꯗꯨꯒ ꯃꯤ ꯎꯟꯅꯕ ꯑꯗꯨꯒ ꯁꯨꯝ ꯀꯣꯏꯕ ꯆꯠꯄꯒꯨꯝꯕ ꯁꯤꯅ ꯍꯧꯖꯤꯛ ꯍꯧꯖꯤꯛꯀꯤ ꯑꯣꯏꯅꯗꯤ ꯑꯩꯒꯤ ꯌꯥꯝꯅ ꯈ꯭ꯋꯥꯏꯗꯒꯤ ꯇꯣꯏꯅ ꯇꯧꯕ ꯇ꯭ꯔꯦꯕꯦꯜ ꯑꯃ ꯑꯣꯏꯔꯤ ꯑꯗꯨꯒ ꯑꯁꯤꯁꯤꯅ ꯑꯩꯒꯤꯗꯃꯛ ꯌꯥꯝꯅ ꯅꯨꯡꯉꯥꯏꯍꯜꯂꯦ ꯇ꯭ꯔꯦꯕꯦꯜ ꯇꯧꯕꯁꯤꯅ ꯑꯗꯨꯒ ꯑꯁꯤꯁꯤꯅ ꯑꯩꯅ ꯈ꯭ꯋꯥꯏꯗꯒꯤ ꯇ꯭ꯔꯦꯕꯦꯜ ꯇꯧꯕ ꯇꯣꯏꯅ ꯇꯧꯕꯗꯣ ꯑꯁꯤꯁꯤꯅꯤ